ꯑꯩꯅ ꯑꯦꯃꯥꯖꯣꯟꯗꯒꯤ ꯏ ꯕꯨꯛ ꯑꯃ ꯂꯧꯕꯅꯤ ꯃꯗꯨꯒꯤ ꯏ ꯕꯨꯛ ꯑꯗꯣ ꯄꯥꯕꯗꯁꯨ ꯌꯥꯝꯅ ꯅꯨꯡꯉꯥꯏ ꯑꯩꯅ ꯆꯠꯄ ꯃꯐꯝꯗꯁꯨ ꯑꯗꯨꯝ ꯄꯥꯕ ꯌꯥꯔꯦ ꯄꯤ ꯗꯤ ꯑꯦꯐ ꯐꯣꯔꯃꯦꯠ ꯑꯣꯏꯕꯅꯤꯅ